ꯏꯕꯨꯡꯉꯣ ꯀꯧꯅꯥꯒꯤ ꯕꯦꯛ ꯕꯦꯛꯁꯤꯕꯨ ꯀꯌꯥ ꯀꯌꯥꯗ ꯌꯣꯜꯂꯤꯅꯣ ꯑꯩꯗꯤ ꯀꯨꯡꯅ ꯁꯥꯕꯗꯣ ꯑꯅꯤ ꯂꯧꯅꯤꯡꯉꯦꯕꯀꯣ ꯑꯗꯣ ꯃꯃꯟꯗꯣ ꯀꯌꯥ ꯀꯌꯥꯅꯣꯕ ꯏꯕꯨꯡꯉꯣ ꯅꯪꯒꯤ ꯆꯅꯤ ꯌꯥꯡꯈꯩꯁꯦ ꯈꯔ ꯇꯥꯕꯤꯌꯣꯕ ꯏꯅꯦꯁꯨꯅꯦ ꯂꯝ ꯂꯥꯞꯅ ꯂꯥꯛꯑꯒ ꯂꯩꯕꯅꯤꯅꯅꯦ ꯒꯥꯔꯤ ꯚꯔꯥꯅꯦ ꯀꯩꯅꯦ ꯌꯥꯝ ꯋꯥꯔꯦꯅꯦ ꯏꯕꯨꯡꯉꯣ ꯂꯨꯄꯥ ꯀꯨꯟꯊ꯭ꯔꯥ ꯇꯪꯗꯤ ꯌꯦꯡꯕꯤꯌꯨꯅꯦ ꯍꯣꯏ ꯑꯗꯣ ꯀꯨꯡꯅ ꯁꯥꯕꯁꯦ ꯑꯅꯤꯍꯦꯛ ꯄꯤꯔꯛꯑꯣ ꯑꯩ ꯏꯁꯨ ꯅꯨꯄꯤꯒꯤꯅꯤ ꯑꯗꯨ ꯑꯗꯨ ꯑꯣꯏꯅ ꯌꯣꯝꯕꯤꯔꯛꯑꯣ ꯏꯕꯨꯡꯉꯣ

ꯐꯔꯦ ꯐꯔꯦ